ꯑꯩꯒꯤ ꯄꯥꯟꯗꯝꯗꯤ ꯑꯩꯅ ꯈꯜꯂꯤꯁꯦ ꯍꯧꯖꯤꯛ ꯑꯩ ꯀ꯭ꯂꯥꯁ ꯒ꯭ꯔꯦꯖꯨꯋꯦꯁꯟ ꯂꯣꯏꯁꯤꯜꯂꯒ ꯒ꯭ꯔꯦꯖꯨꯋꯦꯁꯟ ꯐꯔꯁꯠ ꯀ꯭ꯂꯥꯁ ꯐꯥꯎ ꯀꯟꯅ ꯍꯣꯠꯅꯔꯒ ꯐꯔꯁꯠ ꯀ꯭ꯂꯥꯁ ꯐꯥꯎꯔꯒ ꯅꯦꯠ ꯊꯥꯔꯒ ꯄꯤ ꯑꯩꯁ ꯗꯤ ꯄ꯭ꯔꯣꯐꯦꯁꯔ ꯑꯗꯨ ꯑꯣꯏꯒꯦ ꯈꯜꯂꯤ ꯄ꯭ꯔꯣꯐꯦꯁꯔ ꯇꯧꯔꯒ ꯑꯩ ꯄꯤ ꯑꯩꯁ ꯗꯤ ꯃꯥꯁꯇꯔ ꯂꯣꯏꯁꯤꯜꯂꯒ ꯑꯩ ꯗꯤꯒ꯭ꯔꯤ ꯄꯤ ꯑꯩꯁ ꯗꯤꯒꯤ ꯄ꯭ꯔꯣꯐꯦꯁꯔꯒꯤꯗꯃꯛ ꯍꯣꯠꯅꯔꯒ ꯂꯩꯔꯤꯕ ꯃꯅꯤꯄꯨꯔꯒꯤ ꯍꯧꯒꯠꯂꯛꯂꯤꯕ ꯅꯍꯥꯔꯣꯟꯁꯤꯡꯕꯨ ꯂꯥꯏꯔꯤꯛ ꯃꯍꯩ ꯃꯁꯤꯡ ꯐꯖꯅ ꯇꯝꯍꯟꯒꯦ ꯍꯥꯏꯅ ꯈꯜꯂꯤ